ꯂꯣꯏꯁꯤꯟꯕ ꯑꯃ ꯗꯔꯀꯥꯔ ꯑꯣꯏ ꯍꯥꯏꯕꯁꯤꯁꯨ ꯌꯨꯝ ꯑꯃ ꯅꯥꯟꯕꯗ ꯑꯆꯧꯕ ꯃꯇꯦꯡ ꯑꯃꯁꯨ ꯑꯣꯏꯒꯗꯧꯔꯤꯕꯅꯤ ꯍꯥꯏꯕꯒꯤ ꯃꯔꯝꯗꯤ ꯑꯃꯣꯠ ꯑꯀꯥꯏꯇꯅ ꯄꯤꯛ ꯊꯜꯂꯕ ꯌꯨꯝ ꯑꯃꯕꯨ ꯅꯥꯜꯍꯟꯕ ꯍꯥꯏꯕꯁꯤ ꯑꯣꯏꯊꯣꯛꯇꯕ ꯋꯥꯔꯤꯅꯤ ꯑꯗꯨꯅ ꯑꯩꯈꯣꯏꯅ ꯌꯥꯔꯤꯃꯈꯩ ꯁꯤꯖꯤꯟꯅꯔꯤꯕ ꯄꯣꯠꯁꯤꯡ ꯃꯐꯝ ꯃꯇꯝ ꯆꯥꯅ ꯂꯣꯏꯁꯤꯟꯕꯤꯕ ꯇꯉꯥꯏꯐꯗꯕ ꯑꯃ ꯂꯩ ꯑꯩꯈꯣꯏꯅ ꯅꯨꯡꯇꯤꯒꯤ ꯋꯥꯏ ꯇꯩꯅꯔꯤꯕꯁꯤ ꯌꯨꯝꯗꯨꯕꯨ ꯋꯥꯏ ꯁꯤꯠ ꯁꯦꯡꯗꯅ ꯇꯧꯅꯔꯤꯕꯁꯤ ꯌꯨꯝ ꯑꯗꯨꯕꯨ ꯂꯨ ꯅꯥꯟꯕꯗ ꯃꯇꯦꯡ ꯑꯣꯏꯅꯕꯅꯤ ꯂꯨ ꯅꯥꯟ ꯍꯥꯏꯕꯁꯤꯅ ꯃꯤꯑꯣꯏꯕꯒꯤ ꯄꯨꯛꯅꯤꯡꯒꯤ ꯑꯣꯏꯕ ꯍꯛꯆꯥꯡꯒꯤ ꯑꯣꯏꯕ ꯋꯥꯈꯜꯒꯤ ꯑꯣꯏꯕ ꯈꯨꯗꯤꯡꯃꯛꯇ ꯃꯇꯦꯡ ꯄꯥꯡꯕꯤꯔꯤꯕꯅꯤ ꯑꯗꯨꯅ ꯑꯩꯈꯣꯏꯅ